ꯚꯥꯔꯠꯀꯤ ꯃꯍꯩ ꯃꯁꯤꯡ ꯇꯝꯕꯒꯤ ꯃꯇꯥꯡꯗ ꯍꯧꯖꯤꯛ ꯍꯧꯖꯤꯛ ꯃꯐꯝ ꯂꯝꯗꯝ ꯑꯁꯤꯗ ꯆꯠꯅꯔꯤꯕ ꯆꯠꯅꯕꯤ ꯃꯍꯥꯛꯀꯤ ꯑꯦꯖꯨꯀꯦꯁꯟ ꯁꯤꯁꯇꯦꯝꯒꯤ ꯑꯣꯏꯕ ꯅꯤꯇꯤ ꯅꯤꯌꯣꯝ ꯈꯔ ꯑꯩꯅ ꯄꯟꯖꯒꯦ ꯃꯗꯨꯗꯤ ꯑꯩꯈꯣꯏꯒꯤ ꯚꯥꯔꯠꯀꯤ ꯍꯧꯖꯤꯛ ꯍꯧꯖꯤꯛ ꯑꯣꯏꯔꯤꯕ ꯐꯤꯕꯝ ꯑꯁꯤ ꯁꯥꯇ꯭ꯔ ꯃꯁꯤꯡ ꯌꯥꯝꯕꯇ ꯅꯠꯇꯅ ꯑꯩꯈꯣꯏꯒꯤ ꯑꯣꯖꯥꯒ ꯁꯥꯇ꯭ꯔꯒ ꯌꯦꯡꯅꯕꯗ ꯁꯥꯇ꯭ꯔꯅ ꯌꯥꯝꯅ ꯍꯦꯟꯕꯒꯤ ꯃꯑꯣꯡ ꯑꯃ ꯎꯏ ꯃꯗꯨꯗꯤ ꯑꯩꯈꯣꯏꯅ ꯚꯥꯔꯠꯀꯤ ꯁ꯭ꯀꯨꯜ ꯑꯃ ꯍꯦꯛꯇ ꯂꯧꯈꯠꯄ ꯃꯇꯝꯗ ꯁ꯭ꯀꯨꯜ ꯑꯗꯨꯗ ꯁꯥꯇ꯭ꯔ ꯃꯁꯤꯡꯅ ꯌꯥꯝꯅ ꯌꯥꯝꯒꯅꯤ ꯑꯗꯨꯒ ꯑꯣꯖꯥ ꯃꯁꯤꯡꯅ ꯌꯥꯝꯅ ꯌꯥꯝꯃꯣꯏ ꯑꯗꯨ ꯁꯥꯇ꯭ꯔꯒ ꯑꯣꯖꯥꯒꯒꯤ ꯔꯦꯁꯤꯑꯣ ꯑꯁꯤ ꯈꯔ ꯈꯦꯠꯅꯩ ꯑꯗꯨꯅ ꯃꯔꯝ ꯑꯣꯏꯔꯒ ꯁꯥꯇ꯭ꯔ ꯄꯨꯂꯞ ꯂꯣꯅꯃꯛ ꯍꯩꯍꯟꯕ ꯍꯥꯏꯕꯁꯤ ꯑꯣꯖꯥꯅ ꯀꯩꯁꯨ ꯉꯝꯕ ꯑꯣꯏꯗꯦ ꯑꯗꯨꯒꯤꯁꯨ ꯃꯊꯛꯇ ꯑꯣꯖꯥ ꯑꯁꯤ ꯌꯥꯝꯅ ꯀ꯭ꯋꯥꯂꯤꯐꯥꯏ ꯑꯣꯏꯕ ꯑꯣꯖꯥꯁꯨ ꯄꯥꯛ ꯄꯥꯛ ꯌꯥꯎꯗꯦ ꯃꯔꯝꯗꯤ ꯏꯟꯗꯤꯌꯥꯒꯤ ꯑꯦꯖꯨꯀꯦꯁꯟ ꯁꯤꯁꯇꯦꯝ ꯑꯁꯤ ꯌꯥꯝꯅ ꯃꯈꯥ ꯇꯥꯅ ꯂꯩꯍꯧꯔꯦ ꯆꯥꯎꯈꯠꯄ ꯌꯥꯝ ꯀꯟꯅ ꯌꯧꯗ꯭ꯔꯤ ꯍꯥꯏꯕꯗꯤ ꯑꯩꯈꯣꯏꯅ ꯑꯦꯖꯨꯨꯀꯦꯁꯟ ꯁꯤꯁꯇꯦꯝ ꯑꯁꯤ ꯚꯥꯔꯠꯀꯤ ꯂꯥꯏꯔꯤꯛ ꯇꯝꯕꯒꯤ ꯅꯤꯇꯤ ꯅꯤꯌꯝ ꯑꯁꯤ ꯃꯨꯟꯅ ꯌꯦꯡꯁꯤꯜꯂꯨꯕ ꯃꯇꯝꯗ ꯈꯪꯕ ꯉꯝꯃꯤ ꯃꯗꯨꯗꯤ ꯀ꯭ꯋꯥꯂꯤꯇꯤ ꯑꯦꯖꯨꯀꯦꯁꯟ ꯌꯥꯎꯗꯦ ꯅꯤꯇꯤ ꯅꯤꯌꯣꯝ ꯀꯥꯏꯅ ꯇꯝꯃꯤꯀꯣ ꯂꯥꯏꯔꯤꯛ ꯂꯥꯏꯁꯨ ꯇꯝꯕ ꯃꯇꯝꯗ ꯑꯩꯈꯣꯏꯅ ꯄꯤꯛꯂꯤꯉꯩꯗꯒꯤ ꯍꯧꯔꯒ ꯆꯥꯎꯔꯛꯄ ꯐꯥꯎꯕꯗ ꯀꯔꯞꯁꯟ ꯌꯥꯝꯅ ꯌꯥꯎꯋꯤ ꯑꯩꯈꯣꯏꯒꯤ ꯊꯤꯑꯣꯔꯤꯗ ꯌꯥꯝ ꯕꯦꯁ ꯇꯧꯕ ꯄ꯭ꯔꯦꯛꯇꯀꯦꯜ ꯌꯥꯝ ꯌꯥꯎꯗꯕ ꯑꯩꯈꯣꯏꯒꯤ ꯆꯤꯟꯐꯥꯔꯣꯝꯗ ꯆꯠꯄꯅ ꯅꯝꯃꯤ ꯑꯗꯨꯒꯤꯁꯨ ꯃꯊꯛꯇ ꯑꯣꯖꯥꯁꯦ ꯑꯣꯖꯥꯒꯤ ꯑꯣꯏꯔꯤꯕ ꯇꯣꯄꯤꯛꯁꯤꯗ ꯂꯥꯛꯄ ꯃꯇꯝꯗ ꯑꯣꯖꯥꯁꯦ ꯌꯥꯝꯅ ꯀ꯭ꯋꯥꯂꯤꯐꯥꯏ ꯑꯣꯏꯕ ꯃꯇꯤꯛ ꯆꯥꯕ ꯑꯣꯖꯥꯁꯦ ꯄꯥꯛ ꯄꯥꯛ ꯌꯥꯎꯒꯟꯗꯦ ꯃꯔꯝꯗꯤ ꯀꯔꯤꯒꯤꯅꯣ ꯍꯥꯏ ꯃꯇꯝꯗ ꯃꯁꯤꯁꯨ ꯀꯔꯤꯒꯤ ꯑꯁꯣꯏꯕꯅꯣ ꯍꯥꯏ ꯃꯇꯝꯗ ꯂꯥꯏꯔꯤꯛ ꯇꯝꯕ ꯚꯥꯔꯠꯀꯤ ꯂꯥꯏꯔꯤꯛ ꯇꯝꯕꯒꯤ ꯑꯦꯖꯨꯀꯦꯁꯟ ꯁꯤꯁꯇꯦꯝ ꯑꯁꯤ ꯁꯣꯏꯕꯒꯤꯅꯤ ꯃꯔꯝꯗꯤ ꯑꯣꯖꯥ ꯑꯃ ꯑꯣꯏꯅꯕ ꯍꯣꯠꯅꯕꯗ ꯆꯪꯉꯤꯕ ꯃꯒꯨꯟ ꯆꯪꯉꯤꯕ ꯃꯇꯝ ꯑꯃꯗꯤ ꯃꯍꯩ ꯃꯁꯤꯡ ꯃꯍꯥꯛꯀꯤ ꯀ꯭ꯋꯥꯂꯤꯇꯤ ꯑꯗꯨ ꯌꯥꯎꯗꯕꯤꯗ ꯑꯩꯈꯣꯏꯒꯤ ꯑꯦꯖꯨꯀꯦꯁꯟꯗꯁꯨ ꯀꯔꯞꯁꯟ ꯄꯨꯁꯤꯜꯂꯛꯇꯨꯅ ꯑꯣꯖꯥ ꯐꯥꯎꯕꯗ ꯀꯔꯞꯁꯟ ꯇꯧꯔꯒ ꯈꯟꯕ ꯌꯥꯎꯅꯔꯦ ꯑꯗꯨꯅ ꯃꯔꯝ ꯑꯣꯏꯔꯒ ꯁꯥꯇ꯭ꯔꯁꯤꯡꯗ ꯌꯥꯝꯅ ꯄ꯭ꯔꯣꯕ꯭ꯂꯦꯝ ꯂꯩꯔꯦ ꯂꯥꯏꯔꯤꯛ ꯇꯥꯛꯄ ꯃꯇꯝꯗ ꯑꯗꯒꯤꯗꯤ ꯌꯥꯝꯅ ꯄꯣꯏꯟ ꯑꯣꯏꯅ ꯄꯟꯕꯗ ꯃꯔꯨꯑꯣꯏꯕ ꯌꯥꯗ꯭ꯔꯕ ꯄꯣꯏꯟ ꯑꯃ ꯍꯥꯏꯕ ꯃꯇꯝꯗ ꯑꯩꯈꯣꯏꯅ ꯑꯩꯈꯣꯏꯒꯤ ꯒꯣꯕꯔꯃꯦꯟ ꯑꯦꯗꯦꯠ ꯁ꯭ꯀꯨꯜꯗ ꯁꯥꯇ꯭ꯔꯁꯤ ꯌꯥꯝꯅ ꯃꯁꯤꯡ ꯋꯥꯠꯂꯦ ꯒꯣꯕꯔꯃꯦꯟꯒꯤ ꯑꯩꯈꯣꯏꯅ ꯄꯤꯊꯔꯤꯕ ꯏꯁꯀꯤꯝ ꯄꯤꯊꯔꯤꯕ ꯐꯟ ꯃꯌꯥꯝꯁꯦ ꯂꯩꯅ ꯂꯩꯅ ꯑꯩꯈꯣꯏꯒꯤ ꯐ꯭ꯔꯤ ꯑꯦꯖꯨꯀꯦꯁꯟꯔꯣꯝꯗ ꯆꯠꯇꯕꯤꯗ ꯑꯩꯈꯣꯏꯒꯤ ꯄ꯭ꯔꯥꯏꯚꯦꯠ ꯁꯦꯛꯇꯔꯗ ꯂꯩꯔꯤꯕ ꯁ꯭ꯀꯨꯜꯁꯤꯡꯗꯗ ꯑꯣꯏꯅ ꯔꯁ ꯇꯧꯕꯒꯤ ꯍꯦꯟꯅ ꯊꯣꯝꯖꯤꯟꯕꯒꯤ ꯅꯤꯌꯝ ꯑꯃ ꯃꯑꯣꯡ ꯑꯃ ꯑꯩꯈꯣꯏꯅ ꯎꯕ ꯐꯪꯉꯤ ꯃꯔꯝ ꯀꯔꯤꯒꯤꯅꯣ ꯍꯥꯏꯕ ꯃꯇꯝꯗ ꯃꯁꯤꯁꯦ ꯑꯩꯈꯣꯏꯒꯤ ꯚꯥꯔꯠꯀꯤ ꯑꯣꯏꯕ ꯚꯥꯔꯠ ꯃꯆꯥꯁꯤꯡꯒꯤ ꯑꯣꯏꯕ ꯀꯣꯛꯇ ꯁꯣꯏꯕꯒꯤꯔꯥ ꯅꯠꯇ꯭ꯔꯒꯅ ꯑꯩꯈꯣꯏꯒꯤ ꯅꯤꯌꯝ ꯑꯃ ꯁꯣꯏꯕꯒꯤꯔꯥ ꯍꯥꯏꯕꯗꯨꯗꯤ ꯈꯪꯗꯦ ꯃꯁꯤꯗ ꯇꯧꯔꯤꯕꯁꯦ ꯑꯇꯩ ꯀꯩꯁꯨ ꯅꯠꯇꯦ ꯁꯥꯇ꯭ꯔ ꯃꯌꯥꯝꯁꯤꯡꯁꯤꯗ ꯃꯃꯥ ꯃꯄꯥꯒ ꯂꯣꯏꯅꯅ ꯂꯥꯏꯔꯤꯛ ꯇꯝꯅꯤꯡꯕꯁꯦ ꯑꯩꯈꯣꯏꯒꯤ ꯑꯩꯈꯣꯏꯒꯤ ꯒꯣꯕꯔꯃꯦꯟꯅ ꯄꯤꯔꯤꯕ ꯐꯦꯁꯤꯂꯤꯇꯤꯁꯤꯒꯤ ꯃꯈꯥꯗ ꯅꯠꯇꯕꯤ ꯇꯣꯉꯥꯟꯅ ꯄꯩꯁꯥ ꯑꯦꯛꯁꯇ꯭ꯔꯥ ꯄꯣꯀꯦꯠꯇꯒꯤ ꯍꯦꯟꯅ ꯇꯤꯡꯉꯒ ꯂꯥꯏꯔꯤꯛ ꯇꯝꯕꯅ ꯐꯩ ꯍꯥꯏꯕꯒꯤ ꯋꯥꯈꯜꯂꯣꯟꯗ ꯃꯌꯥꯝ ꯍꯨꯞꯇꯨꯅ ꯄ꯭ꯔꯥꯏꯚꯦꯠ ꯁꯦꯛꯇꯔꯗ ꯆꯪꯉꯤ ꯑꯗꯨꯒ ꯒꯣꯕꯔꯃꯦꯟ ꯁ꯭ꯀꯨꯜꯗ ꯁꯥꯇ꯭ꯔ ꯌꯥꯝ ꯃꯁꯤꯡ ꯋꯥꯠꯂꯤ ꯃꯁꯤꯅ ꯃꯔꯝ ꯑꯣꯏꯔꯒ ꯒꯣꯕꯔꯃꯦꯟ ꯑꯦꯗꯦꯠ ꯁ꯭ꯀ꯭ꯨꯜꯁꯤꯡꯁꯦ ꯌꯥꯝꯅ ꯃꯈꯥ ꯇꯥꯗꯔꯦ ꯄ꯭ꯔꯥꯏꯚꯦꯠ ꯁꯦꯛꯇꯔ ꯃꯌꯥꯝꯅ ꯋꯥꯡꯈꯠꯂꯦ ꯑꯗꯨꯅ ꯃꯔꯝ ꯑꯣꯏꯔꯒ ꯑꯩꯈꯣꯏ ꯏꯟꯐ꯭ꯂꯦꯁꯟꯔꯣꯝꯗ ꯂꯥꯛꯑꯦ ꯏꯟꯐ꯭ꯂꯦꯁꯟ ꯍꯥꯏꯕꯗꯤ ꯀꯔꯝꯕ ꯀ꯭ꯋꯥꯂꯤꯇꯤ ꯏꯟꯐ꯭ꯂꯦꯁꯟꯗ ꯑꯩꯈꯣꯏ ꯑꯦꯖꯨꯀꯦꯁꯟꯗꯁꯨ ꯏꯟꯐ꯭ꯂꯦꯁꯟ ꯂꯥꯛꯑꯦꯕ ꯃꯔꯝꯗꯤ ꯃꯤꯗꯣ ꯌꯥꯝꯃꯛꯑꯕꯅꯤꯅ ꯁꯤꯠ ꯂꯩꯔꯛꯇ꯭ꯔꯦ ꯁꯤꯠ ꯂꯩꯔꯛꯇ꯭ꯔꯕꯅꯤꯅ ꯉꯁꯥꯏꯒꯤ ꯑꯦꯠꯃꯤꯁꯟꯒꯤ ꯄ꯭ꯔꯥꯏꯁ ꯐꯤꯒꯤ ꯄ꯭ꯔꯥꯏꯁ ꯑꯦꯕ꯭ꯔꯤ ꯐꯦꯀꯜꯇꯤꯒꯤ ꯄ꯭ꯔꯥꯁꯁꯦ ꯂꯣꯏꯅꯃꯛ ꯍꯦꯟꯒꯠꯈ꯭ꯔꯦꯕ ꯂꯣꯏꯅꯃꯛ ꯍꯦꯟꯒꯠꯈꯤꯕꯁꯤꯅ ꯃꯔꯝ ꯑꯣꯏꯔꯒ ꯀꯅꯥꯗ ꯏꯝꯄꯦꯛ ꯇꯧꯋꯤ ꯃꯇꯝꯗ ꯑꯩꯈꯣꯏꯒꯤ ꯏꯟꯗꯤꯌꯥꯟ ꯁꯤꯇꯤꯖꯦꯟꯗ ꯑꯗꯨꯝ ꯏꯝꯄꯦꯛ ꯇꯧꯋꯦꯕ ꯃꯁꯤꯅ ꯋꯥꯍꯜꯂꯤꯁꯦ ꯑꯩꯈꯣꯏꯗꯅꯦꯕ ꯃꯔꯝ ꯀꯔꯤꯒꯤꯅꯣ ꯍꯥꯏꯕ ꯃꯇꯝꯗ ꯑꯩꯈꯣꯏꯅ ꯃꯔꯤ ꯃꯈꯣꯡ ꯈꯪꯗꯕꯤꯗ ꯃꯤꯅ ꯇꯝꯅꯩ ꯍꯥꯏꯅ ꯍꯦꯛꯇ ꯄ꯭ꯔꯥꯏꯚꯦꯠ ꯁꯦꯛꯇꯔꯗ ꯇꯝꯖꯤꯜꯂꯒ ꯒꯣꯕꯔꯃꯦꯟꯅ ꯄꯤꯔꯤꯕ ꯐꯦꯁꯤꯂꯤꯇꯤꯗꯗꯤ ꯑꯩꯈꯣꯏꯅ ꯌꯥꯖꯗ꯭ꯔꯒ ꯉꯁꯥꯏꯒꯤ ꯄ꯭ꯔꯥꯏꯚꯦꯠ ꯁꯦꯛꯇꯔꯗꯣ ꯆꯪꯖꯤꯜꯂꯒ ꯇꯝꯖꯟꯕ ꯃꯇꯝꯗ ꯃꯥꯡꯖꯔꯤꯁꯦ ꯑꯩꯈꯣꯏꯅꯤ ꯍꯥꯏꯕꯁꯦ ꯑꯩꯈꯣꯏ ꯈꯪꯖꯕ ꯉꯝꯖꯗꯦꯕ ꯃꯁꯤ ꯀꯔꯤꯅꯅꯣ ꯃꯁꯤꯁꯨ ꯑꯦꯖꯨꯀꯦꯁꯟ ꯁꯤꯁꯇꯦꯝ ꯑꯁꯤ ꯁꯣꯟꯊꯔꯛꯄꯒꯤꯅꯦꯕ ꯃꯄꯤ ꯃꯆꯥꯗꯒꯤ ꯍꯧꯔꯒꯅ ꯑꯥ ꯃꯈꯥꯗ ꯂꯩꯕ ꯀ꯭ꯂꯛ ꯃꯆꯥ ꯑꯣꯖꯥ ꯃꯆꯥꯗꯨ ꯐꯥꯎꯕ ꯀꯔꯞꯁꯟ ꯇꯧꯋꯦ ꯍꯧꯖꯤꯛ ꯃꯇꯝꯗ ꯂꯣꯏꯅꯃꯛ ꯇꯧꯋꯦ ꯍꯥꯏꯕꯗꯤ ꯅꯠꯇꯦ ꯄꯨꯝꯅꯃꯛ ꯇꯧꯋꯦ ꯍꯥꯏꯕ ꯅꯠꯇꯦ ꯑꯗꯨꯕꯨ ꯈꯔꯃꯛꯇꯤ ꯌꯥꯝꯅ ꯁꯣꯏꯔꯕ꯭ꯔ ꯍꯥꯏꯅ ꯈꯜꯂꯦ ꯑꯩꯈꯣꯏꯒꯤ ꯁꯤꯁꯇꯦꯝ ꯑꯣꯐ ꯑꯦꯖꯨꯀꯦꯁꯟꯁꯦ ꯂꯥꯏꯔꯤꯛ ꯇꯥꯛꯄ ꯃꯇꯝꯗꯁꯨ ꯃꯉꯥꯏꯔꯦ ꯂꯥꯏꯔꯤꯛ ꯍꯩꯕ ꯍꯥꯏꯕꯁꯤ ꯀꯔꯤꯅ ꯗꯤꯐꯥꯏꯟ ꯇꯧꯋꯤ ꯃꯥꯛꯅ ꯗꯤꯐꯥꯏꯟ ꯇꯧꯋꯤ ꯌꯦꯁ ꯗꯦꯠ ꯏꯁ ꯑꯦ ꯄ꯭ꯔꯐꯦꯛ ꯑꯦꯛꯖꯥꯝꯄꯜ ꯃꯗꯨ ꯍꯥꯏꯕ ꯌꯥꯏ ꯃꯔꯝ ꯀꯔꯤꯒꯤꯅꯣ ꯍꯥꯏ ꯃꯇꯝꯗ ꯃꯥꯛ ꯍꯥꯏꯕꯁꯦ ꯑꯩꯈꯣꯏꯒꯤ ꯑꯩꯈꯣꯏꯒꯤ ꯃꯑꯣꯡꯗꯣ ꯑꯩꯈꯣꯏꯒꯤ ꯍꯣꯠꯅꯔꯤꯕ ꯑꯩꯈꯣꯏꯒꯤ ꯀꯌꯥꯝ ꯄ꯭ꯔꯤꯄꯤꯌꯔ ꯇꯧꯔꯦ ꯀꯌꯥꯝ ꯈꯪꯉꯦ ꯅꯣꯂꯦꯖ ꯀꯌꯥꯝ ꯂꯩꯔꯦ ꯍꯥꯏꯕꯗꯨ ꯌꯦꯡꯅꯕꯅꯤ ꯕꯠ ꯃꯁꯤꯕꯨ ꯗꯤꯐꯥꯏꯟ ꯇꯧꯅꯕ ꯍꯣꯠꯅꯕꯗ ꯑꯩꯈꯣꯏꯅ ꯑꯦꯛꯖꯥꯝ ꯊꯥꯒꯅꯤ ꯑꯦꯛꯖꯥꯝ ꯊꯥꯕꯗꯁꯨ ꯅꯤꯇꯤ ꯅꯤꯌꯣꯝ ꯆꯥꯗꯅ ꯊꯥꯕꯒꯤ ꯑꯩꯈꯣꯏꯒꯤ ꯃꯃꯤ ꯃꯌꯥꯝ ꯎꯕ ꯐꯪꯉꯤ ꯑꯦꯛꯖꯥꯝ ꯊꯥꯕ ꯃꯇꯝꯗ ꯑꯩꯈꯣꯏꯅ ꯉꯁꯤ ꯑꯩꯈꯣꯏꯒꯤ ꯀꯔꯞꯁꯟ ꯇꯧꯕ ꯑꯩꯈꯣꯏꯒꯤ ꯄꯦꯄꯔ ꯂꯤꯛ ꯆꯠꯄ ꯌꯥꯝ ꯊꯦꯡꯅꯩ ꯑꯗꯨꯅ ꯃꯁꯤꯅ ꯃꯔꯝ ꯑꯣꯏꯔꯒ ꯑꯩꯈꯣꯏꯒꯤ ꯀ꯭ꯋꯥꯂꯤꯇꯤ ꯑꯦꯖꯨꯀꯦꯁꯟꯗ ꯌꯥꯝꯅ ꯃꯈꯥ ꯇꯥꯍꯜꯂꯦ ꯑꯗꯨꯅ ꯃꯁꯤꯁꯨ ꯌꯥꯝ ꯇꯧꯍꯟꯖꯅꯤꯡꯗꯦ ꯑꯗꯨꯅ ꯑꯦꯖꯨꯀꯦꯁꯟ ꯁꯤꯁꯇꯦꯝ ꯚꯥꯔꯠꯀꯤ ꯑꯦꯖꯨꯀꯦꯁꯟ ꯁꯤꯁꯇꯦꯝꯁꯤ ꯌꯥꯝꯅ ꯃꯈꯥ ꯇꯥꯔꯦ ꯑꯗꯨꯅ ꯑꯩꯈꯣꯏ ꯍꯧꯒꯠꯂꯛꯏꯕ ꯌꯨꯠ ꯀꯥꯡꯕꯨꯁꯤꯡꯁꯤꯅ ꯏꯝꯄꯦꯛ ꯇꯧꯅꯕ ꯍꯣꯠꯅꯁꯤ ꯃꯁꯤꯒꯤ ꯃꯇꯥꯡꯗ ꯈꯔ ꯌꯦꯡꯁꯤꯜꯂꯒ ꯑꯩꯈꯣꯏꯅ ꯀꯔꯤ ꯀꯔꯤ ꯏꯁꯇꯦꯞ ꯂꯧꯈꯠꯄ ꯌꯥꯒꯗꯒꯦ ꯍꯥꯏꯕꯗꯨ ꯌꯦꯡꯉꯒ ꯑꯩꯈꯣꯏꯅ ꯍꯧꯔꯛꯏꯕ ꯅꯍꯥꯁꯤꯡ ꯍꯧꯔꯛꯏꯕ ꯁꯥꯇ꯭ꯔꯁꯤꯡꯒꯤ ꯄꯨꯟꯁꯤ ꯀꯟꯅꯕ ꯑꯩꯈꯣꯏꯅ ꯍꯣꯠꯅꯅꯕ ꯇꯧꯁꯤ ꯅꯠꯇ ꯇꯥꯔꯒꯗꯤ ꯁꯨꯃꯥꯏꯅ ꯁꯤꯁꯇꯦꯝꯁꯦ ꯁꯨꯝ ꯂꯩ ꯇꯥꯔꯒꯗꯤ ꯃꯅꯤꯄꯨꯔꯇ ꯅꯠꯇꯅ ꯚꯥꯔꯠ ꯄꯨꯂꯞꯀꯤ ꯁꯥꯇ꯭ꯔꯁꯤꯡꯒꯤ ꯑꯣꯏꯕꯒꯤ ꯄꯨꯟꯁꯤꯗ ꯅꯠꯇꯅ ꯑꯩꯈꯣꯏꯒꯤ ꯚꯥꯔꯠꯕꯥꯁꯤ ꯁꯤꯇꯤꯖꯦꯟ ꯑꯣꯐ ꯏꯟꯗꯤꯌꯥ ꯂꯣꯏꯅꯃꯛꯁꯦ ꯃꯥꯡꯍꯟꯅꯕ ꯑꯩꯈꯣꯏꯒꯤ ꯂꯝꯕꯤꯗ ꯄꯨꯁꯤꯜꯂꯛꯄꯒꯤ ꯔꯣꯝꯗ ꯑꯣꯏꯅ ꯂꯥꯛꯑꯦ ꯍꯥꯏꯅ ꯈꯟꯖꯩ ꯑꯗꯨꯅ ꯑꯦꯖꯨꯀꯦꯁꯟ ꯁꯤꯁꯇꯦꯝ ꯏꯟꯗꯤꯌꯥꯁꯦ ꯚꯥꯔꯠꯀꯤ ꯅꯤꯇꯤ ꯅꯤꯌꯣꯝ ꯀꯥꯏꯔꯕ ꯑꯩꯈꯣꯏꯒꯤ ꯂꯥꯏꯔꯤꯛ ꯂꯥꯏꯁꯨ ꯇꯝꯕꯒꯤ ꯅꯤꯌꯝ ꯑꯁꯤ ꯅꯧꯅ ꯁꯦꯝꯗꯣꯛꯅꯕ ꯇꯧꯁꯤ ꯍꯥꯏꯅ ꯑꯩꯅ ꯃꯌꯥꯝꯗ ꯑꯦꯄꯤꯜ ꯇꯧꯖꯔꯤ